ꯑꯥ ꯁꯤ ꯇꯥꯖ ꯍꯣꯇꯦꯜꯒꯤ ꯃꯦꯅꯦꯖꯔ ꯑꯣꯏꯕꯤꯔꯕꯥ ꯑꯣ ꯑꯗꯨ ꯑꯩꯁꯦ ꯁꯤ ꯂꯥꯛꯂꯤꯕ ꯗꯦꯗ ꯊꯥꯔꯇꯤ ꯁꯦꯞꯇꯦꯝꯕꯔꯗ ꯅꯣꯏ ꯍꯣꯇꯦꯜꯗ ꯔꯨꯝ ꯑꯅꯤ ꯕꯨꯛ ꯇꯧꯅꯤꯡꯕ ꯑꯗꯨ ꯅꯣꯏꯒꯤ ꯔꯨꯜꯁ ꯑꯦꯟ ꯔꯤꯒꯨꯂꯦꯁꯟꯁꯦ ꯀꯔꯤ ꯀꯔꯤ ꯂꯩꯒꯦ

ꯑꯣ ꯑꯣ ꯑꯣ ꯑꯣ ꯍꯣꯏ ꯍꯣꯏ ꯑꯣ ꯑꯣ ꯍꯣꯏ ꯍꯣꯏ ꯍꯣꯏ ꯑꯗꯨ ꯅꯣꯏ ꯍꯣꯇꯦꯜ ꯕꯨꯛ ꯇꯧꯕꯁꯤ ꯀꯔꯤ ꯗꯣꯀꯨꯃꯦꯟ ꯆꯪꯒꯦ ꯀꯔꯤ ꯀꯔꯤ ꯗꯔꯀꯥꯔ ꯇꯥꯒꯦ ꯑꯣ ꯗꯣꯀꯨꯃꯦꯟꯁ ꯀꯔꯤꯁꯨ ꯆꯪꯗꯦꯕ ꯑꯣ ꯑꯣ ꯐꯔꯦ ꯐꯔꯦ ꯑꯗꯨꯗꯤ ꯑꯩ ꯍꯌꯦꯡ ꯂꯥꯛꯂꯒ ꯀꯟꯐꯥꯔꯝ ꯕꯨꯛꯀꯤꯡꯗꯨ ꯀꯟꯐꯥꯔꯝ ꯇꯧꯔꯁꯦꯀꯣ ꯍꯌꯦꯡꯁꯦ ꯑꯩ ꯄꯨꯡ ꯇꯦꯟ ꯊꯥꯔꯇꯤ ꯋꯥꯏꯗ ꯂꯥꯛꯀꯦ ꯌꯥꯕ꯭ꯔꯥ

ꯍꯣꯏ ꯍꯣꯏ ꯍꯣꯏ ꯐꯔꯦ ꯐꯔꯦ ꯑꯗꯨꯗꯤ ꯍꯣꯏ ꯍꯣꯏ ꯍꯣꯏ ꯅꯪꯕꯨꯁꯨ ꯌꯥꯝ ꯅꯨꯡꯉꯥꯏꯅ